ꯑꯩꯈꯣꯏꯒꯤ ꯅꯣꯡꯃꯒꯤ ꯗꯥꯏꯠꯇ ꯄ꯭ꯔꯣꯇꯤꯟ ꯌꯥꯎꯏ ꯀꯥꯔꯕꯣꯍꯥꯏꯗ꯭ꯔꯦꯠꯅꯆꯤꯡꯕ ꯌꯥꯎꯏ ꯕꯦꯂꯦꯟꯁ ꯗꯥꯏꯠ ꯑꯃꯅ ꯑꯩꯈꯣꯏ ꯍꯛꯆꯥꯡꯗ ꯐꯅ ꯂꯩꯕ ꯉꯝꯃꯤ ꯑꯩꯈꯣꯏꯒꯤ ꯍꯛꯆꯥꯡ ꯑꯁꯤ ꯍꯦꯜꯗꯤ ꯑꯣꯏꯅ ꯅꯥꯍꯟ ꯌꯦꯛꯍꯟꯗꯕꯤꯗ ꯑꯩꯈꯣꯏꯕꯨ ꯉꯥꯛꯊꯣꯛꯆꯕ ꯑꯩꯈꯣꯏꯒꯤ ꯂꯥꯏꯅꯥ ꯂꯥꯏꯑꯣꯡꯁꯤꯡꯗꯒꯤ ꯑꯩꯈꯣꯏꯕꯨ ꯀꯟꯕꯤꯕ ꯑꯁꯤꯅꯆꯤꯡꯕ ꯑꯩꯈꯣꯏꯕꯨ ꯊꯝꯕꯤ ꯅꯣꯡꯃꯗ ꯑꯩꯈꯣꯏꯅ ꯆꯥꯔꯤꯕ ꯑꯦꯟꯁꯥꯡ ꯅꯥꯄꯤ ꯆꯦꯡ ꯑꯃꯁꯨꯡ ꯑꯩꯇꯩ ꯍꯋꯥꯏꯁꯤꯡ ꯑꯁꯤꯗꯁꯨ ꯑꯩꯈꯣꯏꯕꯨ ꯃꯇꯦꯡ ꯄꯥꯡꯉꯤ ꯑꯩꯈꯣꯏꯒꯤ ꯄ꯭ꯔꯣꯇꯤꯟ ꯀꯥꯔꯕꯣꯍꯥꯏꯗ꯭ꯔꯦꯠ ꯀꯌꯥ ꯑꯃꯔꯣꯝ ꯃꯣꯏꯅ ꯄꯤ